ꯀꯅꯥ ꯑꯣꯏꯕꯤꯔꯕ ꯁꯤ ꯁꯣꯝ ꯑꯣ ꯃꯥꯅꯦ ꯃꯥꯅꯦ ꯑꯩꯈꯣꯏꯒꯤ ꯌꯨꯕꯤ ꯂꯥꯛꯄꯤ ꯁꯥꯟꯅꯕꯒꯤ ꯃꯇꯝ ꯌꯧꯔꯦ ꯑꯩꯈꯣꯏꯒꯤ ꯍꯧꯖꯤꯛ ꯈꯨꯟꯗ ꯑꯗꯨꯒꯤ ꯏꯁꯇꯦꯁꯀ ꯁꯦꯝꯗꯅ ꯈꯣꯠꯇꯅ ꯑꯩꯈꯣꯏ ꯇꯥꯌꯥꯔꯤꯗ ꯍꯧꯖꯤꯛ ꯍꯧꯖꯤꯛ ꯍꯧꯅꯅꯕ ꯇꯣꯔꯅꯥꯃꯦꯟ ꯍꯧꯅꯅꯕ ꯇꯥꯌꯥꯔꯤꯗ ꯂꯩꯔꯦ ꯇꯥꯔꯤꯛꯁꯦ ꯑꯩꯈꯣꯏꯒꯤ ꯆꯨꯔꯥꯆꯥꯟꯄꯨꯔꯗ ꯇꯧꯕꯁꯤ ꯑꯩꯈꯣꯏꯒꯤ ꯍꯟꯗꯛ ꯏꯀꯨꯏ ꯀꯨꯏꯗꯅ ꯇꯥꯔꯤꯛ ꯗꯦꯠ ꯖꯅꯋꯥꯔꯤꯒꯤ ꯗꯦꯠ ꯇ꯭ꯋꯦꯟꯇꯤ ꯑꯗꯨꯋꯥꯏꯗ ꯍꯧꯔꯅꯤ ꯑꯗꯨꯗꯨꯒ ꯍꯧꯖꯤꯛ ꯍꯧꯖꯤꯛꯁꯦ ꯑꯦꯔꯦꯟꯁꯃꯦꯟ ꯇꯧꯗꯅ ꯂꯩꯖꯔꯤꯌꯦ ꯑꯣ ꯂꯥꯛꯄꯤꯌꯣ ꯂꯥꯛꯄꯤꯌꯣ ꯂꯩꯐꯝ ꯆꯥꯐꯝ ꯑꯩꯈꯣꯏ ꯑꯗꯨꯒꯤ ꯂꯩ ꯍꯣꯇꯦꯜ ꯁꯤꯡ ꯑꯗꯨꯗꯒꯤ ꯔꯣꯌꯦꯜ ꯍꯣꯇꯦꯜ ꯀꯔꯤꯀꯔꯥ ꯑꯩꯈꯣꯏ ꯑꯗꯨꯝ ꯂꯝ ꯑꯔꯥꯞ ꯑꯔꯥꯞꯄꯗꯒꯤ ꯂꯥꯛꯄ ꯃꯤꯁꯤꯡꯒꯤꯗꯃꯛꯇ ꯑꯦꯔꯦꯟꯁꯃꯦꯟ ꯑꯩꯈꯣꯏ ꯑꯗꯨꯒꯤ ꯇꯧꯗꯅ ꯂꯩ ꯑꯗꯣ ꯁꯣꯝ ꯑꯗꯨꯝ ꯂꯥꯛꯄꯤꯌꯨ ꯌꯦꯡꯕ ꯌꯨꯕꯤ ꯂꯥꯛꯄꯤꯁꯤ ꯌꯥꯝꯅ ꯐꯖꯕꯅꯤ ꯑꯣ ꯐꯪꯒꯅꯤ ꯐꯪꯒꯅꯤ ꯑꯗꯨꯝ ꯃꯔꯥꯡ ꯀꯥꯏꯗ ꯑꯗꯨꯝ ꯁꯤꯟꯖꯔꯤ ꯑꯩꯈꯣꯏ ꯁꯤꯜ ꯂꯥꯛꯏꯕ ꯃꯌꯥꯝꯁꯤꯡꯅ ꯑꯗꯨꯝ ꯁꯤꯟꯖꯔꯤ ꯑꯣ ꯁꯤꯜꯂꯝꯃꯒꯦ ꯁꯤꯜꯂꯝꯃꯒꯦ ꯁꯨꯡꯁꯣꯏ ꯁꯣꯏꯗꯅ ꯂꯥꯛꯄꯤꯔꯣ ꯑꯩꯈꯣꯏ ꯇꯣꯔꯅꯥꯃꯦꯟꯗꯣ ꯌꯦꯡꯕꯀꯣ ꯍꯣꯏ ꯍꯣꯏ ꯐꯔꯦ ꯐꯔꯦ ꯊꯝꯃꯣ ꯊꯝꯃꯣ